ꯑꯩꯅ ꯈ꯭ꯋꯥꯏꯗꯒꯤ ꯄꯥꯝꯂꯤꯕ ꯂꯥꯏꯔꯤꯛꯁꯦ ꯕꯥꯏꯕꯜꯅꯤ ꯕꯥꯏꯕꯜꯁꯦ ꯑꯩ ꯄꯥꯔꯤꯁꯦ ꯑꯩ ꯆꯍꯤ ꯇꯔꯥ ꯍꯦꯟꯈ꯭ꯔꯦ ꯑꯗꯨ ꯍꯧꯖꯤꯛ ꯍꯧꯖꯤꯛꯁꯨ ꯄꯥꯏꯕ ꯕꯥꯏꯕꯜꯁꯦ ꯕꯥꯏꯕꯜꯁꯦ ꯌꯥꯝ ꯑꯐꯕ ꯏꯁꯣꯔꯒꯤ ꯋꯥꯔꯤꯅꯤ ꯕꯥꯏꯕꯜꯗꯒꯤ ꯄꯥꯔꯤꯕꯒꯤꯗꯃꯛꯇ ꯑꯩꯈꯣꯏꯁꯦ ꯅꯨꯡꯉꯥꯏꯕ ꯑꯗꯨ ꯀꯔꯤ ꯀꯔꯤ ꯐꯪꯉꯦ ꯑꯩꯅ ꯑꯩꯒꯤ ꯄꯨꯟꯁꯤꯗꯒꯤ ꯑꯩꯅ ꯈ꯭ꯋꯥꯏꯗꯒꯤ ꯑꯐꯕ ꯂꯥꯏꯔꯤꯛ ꯑꯃ ꯄꯥꯒꯦ ꯂꯥꯏꯔꯤꯛ ꯑꯐꯕ ꯂꯥꯏꯔꯤꯛ ꯑꯃ ꯑꯩꯅ ꯆꯨꯁ ꯇꯧꯒꯦ ꯈꯟꯂꯒꯦ ꯍꯥꯏꯔꯗꯤ ꯑꯩꯁꯦ ꯕꯥꯏꯕꯜ ꯑꯣꯏꯔꯝꯒꯅꯤ ꯕꯥꯏꯕꯜꯗꯒꯤ ꯕꯨꯛꯁꯦ ꯂꯥꯏꯔꯤꯛꯁꯦ ꯌꯥꯝ ꯌꯥꯎꯋꯦ ꯑꯗꯨ ꯅꯨꯡꯁꯤꯔꯨꯔꯤꯕ ꯑꯗꯨ ꯈꯛꯇꯅꯤ ꯑꯗꯨ ꯍꯧꯖꯤꯛ ꯍꯧꯖꯤꯛꯁꯦ ꯑꯩꯅ ꯄꯥꯔꯤ ꯂꯥꯏꯔꯤꯛꯁꯦ ꯑꯩ ꯍꯧꯖꯤꯛꯁꯦ ꯋꯤꯜꯂꯦꯝ ꯁꯦꯛꯁꯄꯤꯌꯔꯒꯤ ꯗꯦꯠ ꯃꯤꯠ ꯁꯃꯔ ꯅꯥꯏꯠ ꯗ꯭ꯔꯤꯝ ꯍꯥꯏꯕꯗꯨ ꯑꯩ ꯍꯧꯖꯤꯛ ꯑꯩ ꯄꯥꯏ ꯑꯗꯨꯗ ꯃꯤꯠ ꯁꯃꯔ ꯅꯥꯏꯠ ꯗ꯭ꯔꯤꯝꯁꯦ ꯋꯤꯜꯂꯦꯝ ꯁꯦꯛꯁꯄꯤꯌꯔꯅ ꯏꯕ ꯂꯥꯏꯔꯤꯛ ꯑꯃꯅꯤ ꯃꯥꯒꯤꯁꯦ ꯑꯗꯨꯗꯒꯤ ꯌꯥꯎꯔꯤꯁꯦ ꯌꯥꯝ ꯑꯍꯟ ꯑꯣꯏꯔꯕ ꯅꯨꯄꯤ ꯑꯅꯤ ꯅꯨꯄꯥ ꯑꯅꯤ ꯃꯈꯣꯏꯁꯦ ꯅꯨꯡꯁꯤꯔꯒ ꯃꯈꯣꯏꯁꯦ ꯆꯠꯄ ꯊꯣꯛꯄꯒꯤ ꯂꯥꯏꯔꯤꯛ ꯑꯃꯅꯤ ꯑꯗꯨ ꯍꯧꯖꯤꯛꯁꯦ ꯑꯩꯅ ꯑꯗꯨ ꯅꯨꯡꯁꯤ ꯌꯥꯝ ꯅꯨꯡꯁꯤ ꯑꯗꯨꯒꯤꯁꯦ ꯑꯗꯨ ꯄꯥꯕꯁꯦ ꯅꯨꯡꯁꯤꯁꯦ ꯁꯤꯃꯨꯛ ꯀꯜꯂꯤ ꯍꯥꯏꯕꯗꯨꯗꯒꯤ ꯑꯩ ꯈꯪꯉꯤ ꯍꯧꯖꯤꯛ ꯍꯧꯖꯤꯛ ꯄꯥꯔꯤꯕꯁꯦ ꯗ ꯃꯤꯠ ꯁꯃꯔ ꯅꯥꯏꯠ ꯗ꯭ꯔꯤꯝ ꯍꯥꯏꯁꯤꯁꯨ ꯋꯤꯜꯂꯦꯝ ꯁꯦꯛꯁꯄꯤꯌꯔ ꯌꯥꯝ ꯈꯟꯕ ꯃꯤ ꯃꯤꯅ ꯏꯕ ꯂꯥꯏꯔꯤꯛ ꯑꯃꯅꯤ